ꯍꯜꯂꯣ ꯑꯥ ꯁꯣꯝꯕꯨ ꯐꯣꯇꯣꯒ꯭ꯔꯥꯐꯔ ꯑꯣꯏꯕꯤꯔꯕꯣ ꯅꯍꯥꯟꯒꯤ ꯑꯗꯣ ꯍꯧꯖꯤꯛ ꯂꯥꯛꯂꯤꯕ ꯇꯥꯡ ꯎꯝ ꯇ꯭ꯋꯦꯟꯇꯤ ꯑꯩꯠꯇꯗꯤ ꯑꯃꯨꯛꯀ ꯅꯍꯥꯟꯒꯤ ꯃꯐꯝꯗ ꯆꯠꯂꯨꯁꯤꯅ ꯑꯩ ꯑꯃꯨꯛꯀ ꯐꯣꯇꯣ ꯑꯗꯨ ꯃꯐꯝꯗꯨ ꯃꯐꯝꯗꯨ ꯈꯔ ꯐꯖꯔꯨꯕꯒꯤ ꯍꯟꯖꯤꯟꯅ ꯐꯣꯇꯣꯗꯨ ꯀꯥꯞꯅꯤꯡꯕ ꯏꯔꯨꯞ ꯈꯣꯏꯁꯨ ꯄꯥꯝꯃꯦ ꯈꯣꯠꯂꯤ ꯍꯥꯏꯅꯁꯨ ꯍꯥꯏꯕꯒꯤ ꯗꯦꯗꯇꯤ ꯂꯥꯏꯛ ꯈꯔ ꯇ꯭ꯋꯦꯟꯇꯤ ꯑꯩꯠꯇ ꯆꯠꯁꯤꯅꯦ ꯑꯗꯨꯅ ꯐꯅꯤꯅ ꯂꯦꯟꯁꯇꯤ ꯑꯗꯨꯝ ꯈꯔ ꯅꯍꯥꯟꯒꯤ ꯑꯗꯨꯝ ꯄꯥꯏꯌꯨꯗꯣ ꯑꯗꯣ ꯄ꯭ꯔꯥꯏꯖꯇꯤ ꯀꯔꯝꯍꯥꯏ ꯇꯧꯕ ꯅꯍꯥꯟꯒꯤꯗꯣ ꯑꯗꯨꯝ ꯌꯥꯒꯦꯔꯥ ꯅꯠꯇ꯭ꯔꯒ ꯑꯗꯨꯗꯤ ꯅꯠꯇ꯭ꯔꯒ ꯅꯪꯒꯤꯁꯨ ꯈꯔ ꯇꯤꯞꯁ ꯄꯤꯔꯁꯤꯔꯥ ꯍꯧꯖꯤꯛꯁꯦ ꯏꯔꯨꯞ ꯃꯔꯤ ꯃꯉꯥꯒꯨꯝꯕꯁꯨ ꯌꯥꯎꯔꯛꯀꯅꯤ ꯑꯗꯨꯅꯤꯗ ꯃꯈꯣꯏꯁꯨ ꯑꯗꯨꯝ ꯀꯥꯞꯄꯤꯕ ꯃꯈꯣꯏꯒꯤꯁꯨ ꯑꯗꯨꯝ ꯃꯣꯏꯁꯨ ꯄꯥꯝꯃꯦ ꯈꯣꯠꯂꯦ ꯍꯥꯏꯕꯒꯤꯅꯤꯗ ꯃꯈꯣꯏꯁꯨ ꯑꯗꯨꯝ ꯀꯥꯞꯄꯤꯕ ꯇꯥꯔꯦꯗꯅ ꯃꯣꯏꯒ ꯄꯨꯟꯅ ꯆꯠꯄꯅꯤꯅ ꯑꯆꯥ ꯑꯆꯥ ꯑꯆꯥ ꯐꯔꯦꯅꯦ ꯑꯗꯨꯗꯤ ꯃꯐꯝꯁꯦ ꯃꯍꯥꯟꯒꯤ ꯃꯍꯥꯟꯒꯤꯗꯨꯅꯦ ꯎꯝ ꯀꯟꯐꯥꯝ ꯑꯣꯏꯔꯦ ꯀꯟꯐꯥꯝ ꯑꯣꯏꯔꯦ ꯑꯗꯨ ꯅꯨꯃꯤꯠꯇ ꯀꯣꯜ ꯕꯦꯛ ꯇꯧꯔꯛꯀꯦꯅ ꯑꯣ ꯊꯝꯃꯦ ꯊꯝꯃꯦ